ꯍꯜꯂꯣ ꯍꯣꯇꯦꯜ ꯐꯝꯕ ꯏꯆꯦꯗꯨ ꯑꯣꯏꯔꯤꯕꯣ ꯑꯁꯤꯕꯣ ꯑꯣ ꯏꯆꯦ ꯍꯣꯏ ꯍꯣꯇꯦꯜꯁꯤ ꯆꯦꯡꯒꯨꯝꯒꯨꯝꯕ ꯐꯪꯕꯤꯕ꯭ꯔꯥ ꯃꯅꯤꯄꯨꯔꯒꯤ ꯍꯧꯖꯤꯛ ꯆꯦꯡꯒꯨꯝꯁꯤ ꯐꯪꯉꯦꯅ ꯍꯥꯏꯕ ꯑꯩꯈꯣꯏ ꯂꯝ ꯀꯣꯏꯔꯛꯄꯅꯦꯕꯀꯣ ꯑꯗꯨ ꯆꯦꯡꯒꯨꯝꯁꯤ ꯆꯥꯅꯤꯡꯕ ꯍꯥꯏ ꯇꯥꯔꯦ ꯑꯗꯨꯒꯤ ꯆꯦꯡꯒꯨꯝꯁꯤ ꯃꯔꯥꯡ ꯀꯥꯏꯅ ꯐꯪꯉꯦꯅ ꯇꯥꯕ ꯑꯗꯨꯒꯤ ꯑꯥ ꯎꯝ ꯎꯝ ꯑꯣ ꯑꯗꯨ ꯐꯪꯉꯥꯒꯗꯤ ꯂꯩꯁꯨ ꯂꯩꯒꯤꯒꯦ ꯆꯥꯁꯨ ꯆꯥꯕ ꯂꯥꯛꯀꯦ ꯇꯧꯕ ꯏꯆꯦ ꯍꯣꯏ ꯍꯣꯇꯦꯜꯗ

ꯑꯣ ꯃꯈꯜ ꯃꯊꯦꯜꯗꯨ ꯑꯗꯨꯝ ꯍꯥꯞꯄ꯭ꯔꯕ ꯑꯣ ꯑꯣ ꯑꯣ ꯂꯩꯁꯨ ꯂꯩꯈꯤꯒꯦ ꯆꯥꯁꯨ ꯆꯥꯈꯤꯒꯦ ꯏꯆꯦ ꯍꯣꯇꯦꯜꯗꯁꯨ ꯂꯥꯛꯀꯦ ꯑꯗꯣ ꯀꯦ ꯖꯤꯁꯦ ꯑꯩ ꯑꯗꯨꯝ ꯂꯩꯔꯒꯗꯤ ꯑꯗꯨꯝ ꯀꯦ ꯖꯤ ꯑꯂꯩꯕꯗꯨ ꯂꯧꯈꯤꯒꯦ ꯑꯅꯤꯇ ꯑꯣꯏꯒꯦꯔꯥ ꯑꯍꯨꯝꯇ ꯑꯣꯏꯒꯦꯔꯥ ꯃꯉꯥꯕꯨ ꯑꯣꯏꯔꯁꯨ ꯌꯥꯏ ꯑꯗꯨꯝ ꯂꯧꯈꯤꯒꯦ ꯑꯂꯩꯕꯗꯨ

ꯎꯝ

ꯑꯣ ꯑꯗꯨꯗꯤ ꯃꯤ ꯃꯉꯥ ꯂꯥꯛꯑꯦ ꯑꯩꯈꯣꯏ ꯃꯉꯥ ꯆꯥꯕ ꯂꯥꯛꯀꯦ ꯑꯗꯨꯗꯤ ꯏꯆꯦ ꯑꯥ ꯑꯥꯎ ꯃꯥꯟꯅꯦ ꯑꯗꯨꯗꯣ ꯀꯦ ꯖꯤꯗ ꯀꯌꯥ ꯅꯪꯗꯤ ꯀꯌꯥ ꯄꯤꯒꯦ ꯎꯝ ꯆꯥꯇ꯭ꯔꯨꯛ ꯄꯤꯌꯦ ꯑꯣ ꯑꯣ ꯑꯗꯨꯗꯤ ꯏꯆꯦꯒꯤꯗꯁꯨ ꯂꯥꯛꯑꯒꯁꯨ ꯆꯥꯔꯒꯦ ꯃꯊꯦꯜ ꯈꯨꯗꯤꯡꯃꯛꯇꯁꯨ ꯀꯥꯡꯍꯧꯗ ꯉꯥ ꯊꯣꯡꯕꯗ ꯍꯥꯞꯄꯦ ꯍꯥꯏꯔꯕꯅꯤꯅ ꯃꯍꯥꯎ ꯌꯦꯡꯉꯒꯦ ꯑꯗꯨ ꯏꯆꯦ ꯍꯣꯏꯗꯤ ꯆꯥꯔꯕꯅꯤꯅ ꯃꯍꯥꯎꯁꯤ ꯀꯃꯥꯏꯅ ꯇꯧꯕꯅꯣ ꯑꯩꯈꯣꯏꯁꯨ ꯆꯥꯔꯒꯗꯤ ꯈꯪꯉꯅꯤ ꯌꯥꯝ ꯍꯥꯎꯕ ꯃꯍꯥꯎ ꯃꯊꯦꯜ ꯑꯣꯏꯕ꯭ꯔꯥ ꯀꯃꯥꯏꯅ ꯇꯧꯕꯅꯣ ꯏꯆꯦꯅ ꯑꯝꯇ ꯍꯥꯏꯕꯤꯔꯛꯑꯣ ꯁꯝꯂꯞꯅ ꯎꯝ ꯑꯣ ꯑꯣ ꯑꯣ ꯌꯥꯝꯅ ꯍꯥꯎꯕ ꯃꯊꯦꯜ ꯑꯃꯅꯦꯕ ꯑꯗꯨꯅ ꯑꯩꯈꯣꯏꯁꯨ ꯃꯍꯥꯎ ꯌꯦꯡꯉꯒꯦ ꯑꯥ ꯑꯣ ꯑꯗꯨ ꯆꯥꯔꯒ ꯃꯍꯥꯎꯗꯨ ꯌꯦꯡꯉꯒꯦ ꯍꯥꯎꯕ꯭ꯔꯥ ꯀꯔꯝ ꯇꯧꯕꯅꯣꯗꯨ ꯏꯆꯦ ꯍꯣꯏꯅ ꯍꯥꯎꯋꯤ ꯍꯥꯏꯕꯤꯔꯕꯅꯤꯅ ꯑꯗꯨ ꯑꯩꯈꯣꯏ ꯍꯧꯖꯤꯛ ꯄꯨꯡ ꯑꯃ ꯇꯥꯗꯣꯔꯦ ꯕꯥꯔꯣ ꯍꯦꯜꯂꯦ ꯑꯗꯨ ꯄꯨꯡ ꯑꯃꯒꯤꯁꯤꯗ ꯂꯥꯛꯑꯒꯦ ꯑꯗꯨꯒ ꯆꯥꯁꯨ ꯆꯥꯔꯒꯦ ꯑꯗꯒꯤ ꯂꯩꯁꯨ ꯂꯩꯈ꯭ꯔꯒꯦ ꯑꯣ ꯑꯣ ꯑꯗꯨꯗꯤ ꯏꯆꯦꯅ ꯑꯗꯨꯝ ꯑꯩꯈꯣꯏ ꯂꯥꯛꯄ ꯉꯥꯏꯕꯤꯔꯝꯃꯣ ꯑꯩꯈꯣꯏꯁꯨ ꯂꯥꯛꯑꯒꯦ ꯑꯗꯨꯗꯤ ꯊꯝꯃꯒꯦꯀꯣ